ꯏꯝꯐꯥꯜ ꯋꯦꯁꯀꯤ ꯃꯇꯥꯡꯗ ꯑꯩꯈꯣꯏꯒꯤ ꯑꯦꯛꯁꯄ꯭ꯂꯦꯟ ꯀꯅꯥꯒꯨꯝꯕ ꯁꯨꯛꯈꯪ ꯈꯪꯗ꯭ꯔꯤꯕ ꯑꯃꯗ ꯑꯦꯛꯁꯄ꯭ꯂꯦꯟ ꯇꯧꯋꯣꯅ ꯍꯥꯏꯔꯒꯗꯤ ꯑꯩꯅ ꯏꯍꯥꯟ ꯍꯥꯟꯅ ꯃꯈꯣꯏꯗ ꯑꯈꯣꯏꯒꯤ ꯃꯅꯤꯄꯨꯔꯒꯤ ꯏꯃꯥ ꯀꯩꯊꯦꯜ ꯅꯨꯄꯤ ꯉꯥꯛꯇꯅ ꯐꯝꯕ ꯀꯩꯊꯦꯜꯁꯤ ꯃꯈꯟ ꯑꯅꯤ ꯑꯍꯨꯝ ꯂꯩꯁꯤ ꯑꯃꯃꯝꯁꯤꯗ ꯀꯩꯊꯦꯜ ꯑꯃꯗꯅ ꯁꯤ ꯌꯣꯜꯂꯤ ꯁꯤ ꯌꯣꯜꯂꯤ ꯌꯣꯜꯂꯤꯕ ꯄꯣꯠꯁꯦ ꯑꯩꯈꯣꯏ ꯙꯔꯃꯒꯤ ꯑꯗꯨ ꯑꯗꯥ ꯑꯗꯒꯤ ꯍꯦꯟꯖꯥꯡ ꯄꯩꯁꯥ ꯀꯥꯏꯕꯝꯐꯥꯎ ꯂꯩ ꯑꯗꯨ ꯂꯥꯏꯒꯤ ꯄꯣꯠꯆꯩ ꯌꯣꯟꯕ ꯀꯩꯊꯦꯜ ꯅꯝꯕꯔ ꯋꯥꯟ ꯑꯗꯒꯤ ꯏꯃꯣꯏꯅꯨ ꯑꯗꯨ ꯑꯗꯨ ꯃꯌꯥꯝ ꯃꯊꯪ ꯃꯊꯪ ꯊꯣꯜꯂꯤ ꯑꯗꯨꯒ ꯅꯝꯕꯔ ꯇꯨꯗꯁꯨ ꯑꯩꯈꯣꯏꯒꯤ ꯐꯤꯔꯣꯜ ꯀꯩ ꯀꯥ ꯑꯗꯒꯤ ꯁꯣꯝꯅꯥꯀꯟ ꯁꯥꯏꯠꯀꯤ ꯑꯩꯈꯣꯏꯒꯤ ꯑꯦꯂꯤꯐꯦꯟ ꯁ꯭ꯇꯦꯆꯨ ꯂꯩꯕꯗꯣ ꯑꯗꯣꯝꯗꯁꯨ ꯌꯥꯝꯅ ꯀꯦꯅꯣꯇꯧꯋꯦ ꯑꯗꯨ ꯒꯣꯕꯤꯟꯗꯖꯤ ꯇꯦꯝꯄꯜ ꯀꯪꯂꯥ ꯁꯤꯒꯤ ꯃꯔꯝꯗꯈꯩ ꯇꯥꯛꯀꯅꯤ